ꯍꯜꯂꯣ ꯃꯥꯅꯦ ꯅꯪꯉꯣꯟꯗ ꯀꯧꯅꯥꯒꯤ ꯑꯁ ꯌꯥꯝ ꯄꯣꯠꯊꯣꯛ ꯌꯥꯝ ꯌꯣꯜꯂꯦ ꯍꯥꯏꯔꯤꯅꯦ ꯆꯨꯝꯕ꯭ꯔꯣ ꯌꯥꯝ ꯐꯔꯦ ꯌꯥꯝ ꯐꯔꯦ ꯏꯕꯦꯝꯃ ꯑꯩꯁꯨ ꯀꯧꯅꯥꯒꯤ ꯕꯦꯒ ꯑꯝꯇ ꯂꯧꯒꯦ ꯏꯄꯥꯝ ꯆꯠꯄꯗ ꯄꯣꯠ ꯆꯩ ꯍꯥꯞꯅꯕ ꯍꯥꯏꯅ ꯈꯟꯗꯅ ꯂꯩꯔꯤꯁꯦ ꯌꯥꯝ ꯀꯨꯏꯔꯃꯤ ꯑꯗꯨꯅ ꯅꯪꯉꯣꯟꯗꯩ ꯂꯧꯕ ꯇꯥꯔꯦ ꯑ ꯃꯃꯟꯅ ꯀꯌꯥ ꯀꯌꯥ ꯑꯣꯏꯔꯤꯖꯥꯠꯅꯣ ꯕꯦꯒꯇꯨꯅ

ꯑꯗꯨꯗꯒꯤ ꯀꯔꯤ ꯐꯛꯇꯅꯦ ꯐꯛꯇ ꯑꯩꯈꯣꯏꯒꯤ ꯃꯌꯦꯛ ꯊꯣꯛꯄꯤ ꯂꯩꯗꯅ ꯑꯗꯨꯒꯨꯝꯕꯒꯗꯨꯗꯤ ꯀꯌꯥꯃꯨꯛꯀ ꯆꯤꯡꯏ ꯍꯧꯖꯤꯛꯇꯤ ꯃꯃꯟꯁꯤ ꯐꯖꯅ ꯍꯥꯏꯒꯠꯂꯦꯀꯣ ꯑꯗꯨꯕꯨ ꯅꯪꯒꯤꯁꯤꯗꯤ ꯄꯣꯠꯇꯨ ꯈꯔ ꯐꯖꯔꯝꯒꯗꯕ ꯃꯥꯜꯂꯦ ꯎꯝ ꯑꯗꯨꯗꯤ ꯐꯔꯦ ꯐꯔꯦ ꯑꯩꯅꯦ ꯑꯩ ꯅꯣꯡꯃ ꯀꯣꯏꯊꯣꯔꯛꯑꯒꯦ ꯑꯗꯨꯒ ꯂꯥꯛꯑꯒꯦ ꯕꯦꯒꯁꯨ ꯂꯧꯔꯒꯦ ꯑꯗꯨꯗꯒꯤ ꯐꯛꯇꯨꯁꯨ ꯑꯩꯒꯤ ꯗꯔꯀꯥꯔ ꯑꯗꯨꯝ ꯈꯔ ꯂꯩꯔꯦ ꯐꯛꯇꯨꯅꯦ ꯕꯦꯒꯇꯨꯅꯦ ꯑꯗꯨꯗꯒꯤ ꯍꯧꯖꯤꯛ ꯗꯦꯀꯣꯔꯦꯁꯟꯒꯤ ꯍꯥꯏꯕꯗꯤ ꯂꯩ ꯀꯔꯤ ꯀꯔꯤ ꯌꯥꯟꯅꯕ ꯑꯃ ꯇꯧꯅꯕꯁꯨ ꯌꯥꯝ ꯁꯦꯝꯃꯦꯗꯅ ꯃꯌꯥꯝ ꯊꯣꯛꯑꯦꯗꯅ ꯑꯗꯨꯝꯕꯗꯨꯁꯨ ꯃꯈꯜ ꯁꯨꯅ ꯅꯪꯉꯣꯟꯗ ꯂꯩꯔꯕ ꯅꯠꯇ꯭ꯔꯣ ꯍꯣꯏꯅꯦꯍꯦ ꯆꯨꯝꯃꯤꯅꯦ ꯑꯗꯨ ꯍꯪꯉꯝꯗ꯭ꯔꯗꯤ ꯑꯩ ꯁꯣꯏꯔꯝꯒꯅꯤ ꯌꯥꯝ ꯐꯔꯦ ꯑꯗꯨꯗꯤ ꯑꯩ ꯂꯥꯛꯀꯦ ꯍꯣꯏ ꯐꯔꯦ ꯐꯔꯦ ꯑꯗꯨꯏꯗꯤ ꯑꯩ ꯊꯝꯃꯒꯦꯀꯣ